ꯑꯩꯅ ꯅꯟ ꯐꯤꯛꯁꯟ ꯏꯕ ꯄꯥꯝꯖꯩ ꯃꯔꯝꯗꯤ ꯅꯟ ꯐꯤꯛꯁꯟ ꯍꯥꯏꯕꯁꯤꯗ ꯌꯥꯝꯅ ꯀ꯭ꯂꯤꯌꯔꯤꯇꯤ ꯑꯣꯏꯕ ꯍꯥꯏꯕꯗꯤ ꯇꯁꯦꯡ ꯇꯁꯦꯡꯅ ꯊꯣꯛꯈꯤꯕ ꯄꯣꯠꯇꯣ ꯃꯤꯌꯥꯝꯗ ꯑꯩꯅ ꯑꯦꯋꯥꯔꯅꯦꯁ ꯑꯣꯏꯅ ꯃꯗꯨ ꯈꯪꯍꯟꯕ ꯊꯣꯛꯈꯤꯕ ꯄꯣꯠꯇꯣ ꯁꯣꯛ ꯇꯥꯔꯤꯛꯀ ꯂꯣꯏꯅꯅ ꯀ꯭ꯂꯤꯌꯔ ꯑꯣꯏꯅ ꯃꯗꯨ ꯑꯩꯅ ꯈꯪꯍꯟꯕ ꯄꯥꯝꯃꯤ ꯑꯩꯅ ꯄꯥꯝꯖꯕ ꯑꯏꯕꯗꯤ ꯑꯉꯥꯡꯍꯟꯅꯤ ꯑꯩꯅ ꯃꯈꯣꯏꯗꯒꯤ ꯇꯝꯕꯗꯤ ꯃꯈꯣꯏꯅ ꯏꯕꯒꯤ ꯏꯁꯇꯥꯏꯜ ꯍꯥꯏꯗꯤ ꯌꯥꯝꯅ ꯐꯖꯅ ꯏꯔꯤꯕ ꯑꯉꯥꯡꯍꯟꯈꯣꯏꯅ ꯏꯕ ꯃꯇꯝꯗ ꯌꯥꯝꯅ ꯐꯖꯅ ꯁꯦꯡꯅ ꯃꯗꯨꯕꯨ ꯃꯤꯒꯤ ꯊꯃꯣꯏ ꯁꯨꯝꯍꯠꯅꯤꯡꯉꯥꯏ ꯑꯣꯏꯕ ꯃꯑꯣꯡꯗ ꯏꯕꯒꯤ ꯒꯨꯟ ꯑꯗꯨꯕꯨꯅꯤ ꯑꯩꯅ ꯄꯥꯝꯖꯕ